ꯑꯩꯒꯤ ꯅꯦꯒꯦꯇꯤꯕ ꯑꯦꯛꯁꯄꯔꯤꯌꯦꯟꯁ ꯂꯩꯕ ꯄ꯭ꯔꯗꯛ ꯑꯗꯨꯗꯤ ꯁ꯭ꯀ꯭ꯔꯨꯗꯥꯏꯕꯔꯅꯤ ꯀꯩꯗꯧꯕꯒꯤꯅꯣ ꯍꯥꯏꯔꯒꯗꯤ ꯑꯩꯅ ꯄꯥꯏꯖꯔꯤꯕ ꯁ꯭ꯀ꯭ꯔꯨꯗꯥꯏꯕꯔ ꯑꯗꯣ ꯑꯩꯅ ꯍꯥꯟꯅ ꯂꯩꯖꯔꯝꯕ ꯁ꯭ꯀ꯭ꯔꯨꯗꯥꯏꯕꯔ ꯂꯩꯖꯔꯛꯏꯕ ꯁ꯭ꯀ꯭ꯔꯨꯗꯥꯏꯕꯔ ꯑꯗꯨꯒꯤ ꯃꯥꯒꯤ ꯍꯦꯟꯗꯜꯗꯣ ꯔꯕꯔꯅ ꯑꯣꯏꯔꯒꯁꯨ ꯀ꯭ꯋꯥꯂꯤꯇꯤ ꯐꯠꯇꯕ ꯔꯕꯔ ꯑꯣꯏꯕꯅ ꯃꯔꯝ ꯑꯣꯏꯔꯀꯥꯟꯗ ꯑꯦꯂꯦꯛꯇ꯭ꯔꯤꯛ ꯀꯔꯦꯟꯠ ꯏꯐꯤꯁꯦꯟꯠꯂꯤ ꯉꯥꯛꯊꯣꯛꯄ ꯉꯝꯗꯕꯅ ꯃꯔꯝ ꯑꯣꯏꯔꯀꯥꯟꯗ ꯑꯩꯉꯣꯟꯗ ꯁꯣꯛ ꯆꯤꯡꯈꯤꯕꯒꯤ ꯃꯇꯥꯡ ꯌꯥꯎꯈꯤ ꯑꯗꯨꯗꯁꯨ ꯅꯠꯇꯅ ꯍꯥꯏꯔꯤꯕ ꯁ꯭ꯀ꯭ꯔꯨꯗꯥꯏꯕꯔ ꯑꯗꯨ ꯁ꯭ꯀ꯭ꯔꯨꯗ ꯅꯞꯄꯒꯤ ꯃꯦꯒꯅꯦꯇꯤꯛ ꯁꯛꯇꯤ ꯂꯩꯇꯕꯅ ꯃꯔꯝ ꯑꯣꯏꯔꯀꯥꯟꯗ ꯑꯗꯨꯛꯀꯤ ꯃꯇꯤꯛ ꯑꯋꯥꯕ ꯆꯩꯊꯦꯡ ꯀꯌꯥ ꯑꯃ ꯅꯪꯈꯤ ꯃꯁꯤꯅ ꯃꯔꯝ ꯑꯣꯏꯔꯀꯥꯟꯗ ꯁ꯭ꯀ꯭ꯔꯨꯗꯥꯏꯕꯔ ꯑꯁꯤ ꯍꯥꯏꯔꯤꯕ ꯁ꯭ꯀ꯭ꯔꯨꯗꯥꯏꯕꯔ ꯑꯁꯤ ꯑꯩꯈꯣꯏꯒꯤ ꯑꯦꯂꯦꯛꯇ꯭ꯔꯤꯀꯦꯜ ꯑꯦꯄ꯭ꯂꯥꯏꯌꯦꯟꯁꯀꯨꯝꯕꯗ ꯃꯦꯅꯦꯖ ꯇꯧꯔꯛꯄ ꯃꯇꯝꯗ ꯑꯗꯨꯛꯀꯤ ꯃꯇꯤꯛꯀꯤ ꯑꯣꯏꯕ ꯏꯟꯀꯟꯕꯤꯅꯤꯌꯦꯟꯁ ꯊꯣꯛꯍꯟꯕ ꯑꯃꯗꯤ ꯑꯩꯈꯣꯏꯗ ꯑꯁꯣꯛ ꯑꯄꯟ ꯅꯪꯍꯟꯕ ꯌꯥꯕꯒꯤ ꯄꯣꯠ ꯀꯌꯥ ꯑꯃ ꯂꯩꯔꯛꯄꯅ ꯃꯔꯝ ꯑꯣꯏꯔꯀꯥꯟꯗ ꯍꯥꯏꯔꯤꯕ ꯁ꯭ꯀ꯭ꯔꯨꯗꯥꯏꯕꯔ ꯑꯁꯦ ꯌꯥꯖꯅꯤꯡꯗꯕꯅꯤ